ꯂꯩꯔꯤꯕ ꯁꯍꯔ ꯑꯁꯤꯗ ꯑꯉꯥꯡꯁꯤꯡꯗ ꯁꯨꯍꯜꯂꯤꯕ ꯊꯕꯛꯁꯤꯡ ꯃꯔꯨ ꯑꯣꯏꯅ ꯄꯜꯂꯕꯗ ꯑꯩꯈꯣꯏꯒꯤ ꯍꯣꯇꯦꯜ ꯕꯣꯏ ꯍꯣꯇꯦꯜ ꯌꯥꯎꯍꯟꯕ ꯋꯥꯛꯁꯣꯞ ꯌꯥꯎꯍꯟꯕ ꯑꯗꯒꯤꯗꯤ ꯆꯦꯛꯀꯣꯟꯗ ꯆꯦꯛ ꯁꯨꯍꯟꯕ ꯑꯁꯤꯒꯨꯝꯕ ꯊꯕꯛꯁꯤꯡ ꯑꯁꯤꯅꯤ ꯃꯔꯨ ꯑꯣꯏꯅ ꯑꯇꯩꯗꯤ ꯊꯣꯏꯗꯣꯛꯅ ꯂꯩꯇꯦ ꯑꯗꯨꯒ ꯃꯁꯤꯗ ꯁꯨꯍꯟꯕ ꯂꯥꯛꯂꯤꯕꯁꯤꯡ ꯑꯁꯤ ꯃꯔꯨ ꯑꯣꯏꯅ ꯂꯩꯖꯗ꯭ꯔꯕ ꯂꯩꯇ ꯂꯥꯏꯔꯅ ꯄꯤꯛ ꯊꯜꯂꯕ ꯏꯃꯨꯡꯁꯤꯡꯒꯤ ꯃꯆꯥ ꯃꯁꯨꯅ ꯑꯅꯝꯕ ꯑꯣꯏ ꯑꯗꯣ ꯁꯤꯒꯤ ꯏꯟꯈꯠꯂꯛꯂꯤꯕ ꯑꯉꯥꯡꯁꯤꯡ ꯑꯁꯤꯗ ꯂꯥꯏꯔꯤꯛ ꯇꯝꯕꯤꯒꯗꯧꯕ ꯃꯇꯝꯗ ꯇꯝꯕꯤꯍꯧꯗꯅ ꯁꯤꯒꯨꯝꯕ ꯊꯕꯛꯁꯤꯡꯁꯤꯗ ꯁꯨꯍꯜ ꯂꯩꯔꯒꯗꯤ ꯍꯌꯦꯡ ꯑꯩꯈꯣꯏꯒꯤ ꯇꯨꯡꯒꯤ ꯁꯃꯥꯖ ꯑꯁꯦ ꯁꯣꯁꯥꯏꯇꯤ ꯑꯁꯦ ꯀꯃꯥꯏꯅ ꯂꯤꯡꯍꯧꯒꯅꯤ ꯑꯗ ꯑꯐꯕ ꯁꯣꯁꯥꯏꯇꯤ ꯑꯣꯏꯒꯗ꯭ꯔꯥ ꯍꯥꯏꯕꯁꯦ ꯑꯩꯈꯣꯏꯅ ꯈꯜꯂꯤ ꯑꯐꯕ ꯁꯣꯁꯥꯏꯇꯤ ꯑꯣꯏꯔꯔꯣꯏ ꯑꯗꯨꯅ ꯑꯩꯈꯣꯏꯅ ꯃꯃꯥ ꯃꯄꯥꯁꯤꯡꯁꯤꯗ ꯑꯉꯥꯡꯁꯤꯡ ꯑꯁꯤꯕꯨ ꯊꯕꯛ ꯁꯨꯍꯟꯕꯒꯤ ꯃꯍꯨꯠꯇ ꯂꯥꯏꯔꯤꯛ ꯇꯝꯍꯟꯅꯕ ꯑꯦꯋꯥꯔꯅꯦꯁ ꯄꯤꯕ ꯑꯃ ꯆꯪꯏ ꯀꯃꯥꯏꯅ ꯄꯤꯒꯅꯤ ꯍꯥꯏꯔꯒꯗꯤ ꯄ꯭ꯔꯥꯏꯕꯦꯠ ꯁ꯭ꯀꯨꯜꯁꯤꯡ ꯈꯛꯅ ꯁ꯭ꯀꯨꯜ ꯅꯠꯇꯦ ꯒꯔꯃꯦꯟꯒꯤ ꯁ꯭ꯀꯨꯜꯁꯤꯡ ꯑꯁꯤꯗꯁꯨ ꯒꯔꯃꯦꯟꯒꯤ ꯄꯣꯂꯤꯁꯤꯒꯤ ꯃꯇꯨꯡ ꯏꯟꯅ ꯐ꯭ꯔꯤ ꯑꯦꯟ ꯀꯝꯄꯜꯁꯔꯤ ꯏꯖꯨꯀꯦꯁꯟ ꯀ꯭ꯂꯥꯁ ꯑꯩꯠ ꯐꯥꯎꯕꯒꯤ ꯇꯝꯕꯒꯤ ꯑꯌꯥꯕ ꯄꯤ ꯁ꯭ꯀꯣꯂꯔꯁꯤꯞ ꯃꯌꯥꯝ ꯑꯃ ꯄꯤꯔꯤ ꯑꯗꯒꯤ ꯐꯦꯂꯣꯁꯤꯞ ꯃꯌꯥꯝ ꯑꯃ ꯄꯤꯔꯒ ꯑꯉꯥꯡꯁꯤꯡ ꯑꯁꯤꯕꯨ ꯂꯥꯏꯔꯤꯛ ꯇꯝꯍꯟꯅꯕ ꯍꯣꯠꯅꯔꯤ ꯑꯗꯨꯅ ꯃꯃꯥ ꯃꯄꯥ ꯑꯣꯏꯕꯁꯤꯡ ꯑꯁꯤꯕꯨ ꯑꯩꯈꯣꯏꯅ ꯅꯤꯡꯊꯤꯖꯅ ꯒꯔꯃꯦꯟꯅ ꯄꯤꯔꯤꯕ ꯏꯁꯀꯤꯝ ꯑꯁꯤꯒꯤ ꯀꯥꯟꯅꯕꯁꯤꯡ ꯑꯁꯦ ꯌꯧꯍꯟꯅꯅꯕ ꯐꯪꯍꯟꯅꯅꯕ ꯑꯩꯈꯣꯏ ꯍꯣꯠꯅꯔꯒ ꯑꯉꯥꯡꯁꯤꯡ ꯑꯁꯦ ꯃꯇꯝ ꯃꯥꯡꯍꯟꯗꯅ ꯂꯥꯏꯔꯤꯛ ꯇꯝꯒꯗꯕ ꯃꯇꯝ ꯑꯁꯤꯗ ꯐꯖꯅ ꯇꯝꯍꯜꯂꯒ ꯇꯨꯡꯒꯤ ꯃꯁꯛ ꯅꯥꯏꯕ ꯃꯌꯦꯛ ꯁꯦꯡꯕ ꯌꯨꯝꯕꯤ ꯑꯃꯃꯝ ꯁꯦꯝꯃꯝꯕ ꯍꯥꯏꯁꯦ ꯑꯩꯈꯣꯏꯒꯤ ꯃꯊꯧ ꯇꯥꯏ ꯍꯥꯏꯅ ꯈꯜꯂꯤ